ꯑꯩꯕꯨ ꯍꯥꯏꯖꯧ ꯍꯥꯏꯔꯗꯤ ꯇꯦꯛꯅꯣꯂꯣꯖꯤ ꯆꯥꯎꯈꯠꯂꯛꯄꯁꯦ ꯌꯥꯝꯅ ꯅꯨꯡꯉꯥꯏꯕ ꯌꯥꯝꯅ ꯑꯔꯥꯏꯕ ꯃꯇꯝꯁꯤ ꯀꯝꯄ꯭ꯌꯨꯇꯔ ꯁꯤꯚꯤꯂꯥꯏꯖꯦꯁꯟ ꯍꯥꯏꯕꯗꯨ ꯑꯣꯏꯔꯕꯅꯤꯅ ꯑꯗꯨꯛꯀꯤ ꯃꯇꯤꯛ ꯌꯥꯝ ꯅꯨꯡꯉꯥꯏ ꯍꯥꯏꯕ ꯇꯥꯏ ꯑꯩꯈꯣꯏꯅ ꯀꯔꯤꯒꯨꯝꯕ ꯍꯣꯇꯦꯜ ꯀꯔꯤꯒꯨꯝꯕ ꯂꯝ ꯑꯃꯗ ꯅꯠꯇ꯭ꯔꯒꯅ ꯕꯁ ꯕꯁꯇ ꯑꯩꯈꯣꯏꯒꯤ ꯇꯤꯛꯀꯦꯠ ꯀꯛꯄꯒꯤ ꯕꯁꯇ ꯆꯠꯄ ꯕꯁ ꯏꯁꯇꯦꯁꯟꯗ ꯆꯠꯄ ꯇ꯭ꯔꯦꯟ ꯏꯁꯇꯦꯁꯟꯗ ꯆꯠꯄ ꯐ꯭ꯂꯥꯏꯠꯀꯤ ꯇꯤꯛꯀꯦꯠ ꯑꯃ ꯑꯃꯁꯦ ꯑꯩꯈꯣꯏ ꯀꯩꯅꯣꯗ ꯃꯣꯕꯥꯏꯜꯒꯤ ꯈꯨꯠꯊꯥꯡꯗꯒꯤ ꯃꯣꯕꯥꯏꯜꯁꯤꯁꯨ ꯇꯦꯛꯅꯣꯂꯣꯖꯤꯒꯤ ꯍꯤꯁꯥ ꯑꯃꯅꯤ ꯁꯔꯨꯛ ꯑꯃꯅꯤ ꯑꯗꯨꯅ ꯃꯣꯕꯥꯏꯜꯒꯤ ꯈꯨꯠꯊꯥꯡꯗꯒꯤ ꯑꯩꯈꯣꯏ ꯃꯣꯕꯥꯏꯜꯅ ꯄꯤꯔꯤꯕ ꯑꯦꯄ꯭ꯂꯤꯀꯦꯁꯟ ꯁꯤꯡꯁꯤꯗꯒꯤ ꯑꯩꯈꯣꯏ ꯍꯣꯇꯦꯜꯒꯤ ꯕꯨꯀꯤꯡ ꯇꯧꯕ ꯕꯁꯀꯤ ꯏꯁꯇꯦꯁꯟꯒꯤ ꯇꯤꯛꯀꯦꯠ ꯀꯛꯄ ꯇ꯭ꯔꯦꯟꯒꯤ ꯀꯥꯛꯞ ꯐ꯭ꯂꯥꯏꯠꯀꯤ ꯀꯥꯛꯞ ꯈꯨꯗꯤꯡꯃꯛꯁꯦ ꯑꯩꯈꯣꯏꯒꯤ ꯃꯣꯕꯥꯏꯜ ꯑꯦꯄ꯭ꯂꯤꯀꯦꯁꯟꯗ ꯌꯥꯎꯔꯤꯕ ꯖꯤ ꯄꯦ ꯒꯨꯒꯜ ꯄꯦ ꯑꯃ ꯑꯃ ꯂꯩꯔꯤꯕ ꯃꯌꯥꯝꯁꯤꯡꯁꯤꯗꯒꯤ ꯑꯗꯨꯝ ꯌꯥꯝꯅ ꯂꯥꯏꯕ ꯃꯑꯣꯡꯗ ꯑꯗꯨꯝ ꯑꯩꯈꯣꯏ ꯃꯤꯑꯣꯏꯕꯗ ꯃꯇꯦꯡ ꯑꯣꯏꯔꯦ ꯌꯥꯝ ꯂꯥꯞꯅ ꯆꯠꯂꯨꯕꯒꯤ ꯑꯋꯥꯕꯗꯨ ꯂꯩꯇ꯭ꯔꯦ ꯌꯥꯝꯅ ꯁꯣꯔꯠ ꯑꯣꯏꯕ ꯃꯇꯝꯗ ꯑꯩꯈꯣꯏ ꯇꯦꯛꯅꯣꯂꯣꯖꯤꯒꯤ ꯈꯨꯠꯊꯥꯡꯗ ꯑꯩꯈꯣꯏ ꯂꯣꯏꯅ ꯑꯔꯥꯏꯕ ꯃꯑꯣꯡꯗ ꯊꯕꯛ ꯈꯨꯗꯤꯡꯃꯛ ꯄꯥꯡꯊꯣꯛꯄ ꯉꯝꯃꯤ ꯍꯥꯏꯕꯁꯤ ꯑꯩ ꯊꯝꯖꯒꯦ